ꯑꯩ ꯇꯉꯥꯏ ꯐꯗꯅ ꯗꯤꯜꯂꯤꯗ ꯆꯠꯇꯕ ꯌꯥꯗ꯭ꯔꯦ ꯃꯔꯝꯗꯤ ꯅꯤꯡꯉꯣꯜ ꯆꯥꯛꯀꯧꯕ ꯅꯪꯅꯕ ꯐꯤꯔꯣꯜ ꯑꯅꯧꯕ ꯂꯧꯔꯒ ꯌꯣꯟꯅꯕ ꯑꯗꯨꯅ ꯏꯕꯦꯝꯃ ꯅꯪꯅ ꯇ꯭ꯔꯦꯟꯒꯤ ꯇꯤꯛꯀꯦꯠꯀꯤ ꯃꯃꯜ ꯑꯗꯨ ꯑꯃꯨꯛꯇ ꯈꯪꯗꯣꯛꯂꯛꯎ